ꯑꯩꯍꯥꯛꯅ ꯈ꯭ꯋꯥꯏꯗꯒꯤ ꯄꯥꯝꯖꯕ ꯑꯏꯕꯗꯤ ꯖꯤ ꯁꯤ ꯇꯣꯡꯕ꯭ꯔꯥꯅꯤ ꯃꯅꯤꯄꯨꯔꯗ ꯑꯏꯕ ꯑꯏꯕꯤ ꯑꯁꯨꯛꯀꯤ ꯃꯇꯤꯛ ꯌꯥꯝꯅ ꯂꯩ ꯑꯗꯨꯕꯨ ꯑꯩꯅ ꯈ꯭ꯋꯥꯏꯗꯒꯤ ꯄꯥꯝꯖꯕ ꯑꯏꯕꯗꯤ ꯖꯤ ꯁꯤ ꯇꯣꯡꯕ꯭ꯔꯥꯅꯤ ꯖꯤ ꯁꯤ ꯇꯣꯡꯕ꯭ꯔꯥꯕꯨ ꯀꯔꯤꯒꯤꯗꯃꯛꯇ ꯑꯩꯅ ꯑꯁꯨꯛꯀꯤ ꯃꯇꯤꯛ ꯄꯥꯝꯖꯔꯨꯔꯤꯕꯅꯣ ꯍꯥꯏꯕꯗꯨꯗꯤ ꯃꯍꯥꯛꯀꯤ ꯖꯤ ꯁꯤ ꯇꯣꯡꯕ꯭ꯔꯥꯒꯤ ꯏꯊꯣꯔꯛꯄ ꯃꯥꯒꯤ ꯈꯨꯏ ꯃꯥꯒꯤ ꯃꯑꯣꯡ ꯃꯤꯑꯣꯏꯕꯁꯤꯡꯗ ꯑꯆꯨꯝꯕꯕꯨ ꯑꯔꯥꯟꯕ ꯇꯥꯍꯟꯕ ꯑꯔꯥꯟꯕꯕꯨꯅ ꯑꯆꯨꯝꯕ ꯇꯥꯍꯟꯕ ꯑꯗꯨꯒ ꯑꯃꯨꯛ ꯃꯤꯑꯣꯏꯕꯗ ꯑꯩꯈꯣꯏꯒꯤ ꯃꯍꯥꯛꯅ ꯄꯨꯊꯣꯛꯅꯤꯡꯉꯤꯕ ꯊꯤꯝ ꯑꯗꯨ ꯅꯣꯛꯍꯜꯂꯒ ꯑꯆꯨꯝꯕ ꯑꯣꯏꯍꯟꯕ ꯑꯗꯨꯒ ꯑꯆꯨꯝ ꯑꯔꯥꯟꯕ ꯑꯅꯤꯒꯤ ꯃꯔꯛꯇ ꯃꯤꯑꯣꯏꯕꯗ ꯅꯣꯛꯍꯜꯂꯒ ꯍꯔꯥꯎꯍꯜꯂꯒ ꯃꯥꯅ ꯄꯥꯡꯕꯤꯅꯤꯡꯉꯤꯕ ꯃꯍꯥꯛꯅ ꯃꯤꯉꯣꯟꯗ ꯄꯤꯅꯤꯡꯉꯤꯕ ꯋꯥꯈꯜꯂꯣꯟꯗꯣ ꯃꯌꯦꯛ ꯁꯦꯡꯅ ꯄꯤꯕ ꯉꯝꯕ ꯃꯔꯝ ꯑꯁꯤꯅ ꯖꯤ ꯁꯤ ꯇꯣꯡꯕ꯭ꯔꯥꯒꯤ ꯃꯥꯒꯤ ꯃꯑꯣꯡ ꯃꯥꯒꯤ ꯈꯨꯏꯁꯦ ꯑꯩꯅ ꯑꯁꯨꯛꯀꯤ ꯃꯇꯤꯛ ꯄꯥꯝꯖꯕꯅ ꯃꯔꯝ ꯑꯣꯏꯔꯒ ꯖꯤ ꯁꯤ ꯇꯣꯡꯕ꯭ꯔꯥꯁꯤ ꯑꯩꯅ ꯊꯃꯣꯏ ꯁꯦꯡꯅ ꯑꯏꯕꯁꯤꯡꯒꯤ ꯃꯔꯛꯇꯒꯤ ꯂꯧꯈꯠꯆꯕꯅꯤ ꯑꯗꯨꯒ ꯇꯁꯦꯡꯅ ꯑꯏꯕꯁꯤꯅ ꯃꯥꯅ ꯏꯈꯤꯕ ꯑꯗꯨꯒꯨꯝꯕ ꯂꯥꯏꯔꯤꯛꯁꯤꯡꯗꯤ ꯆꯦꯡꯍꯤ ꯈꯨꯖꯥꯏ ꯉꯧꯕꯣꯡ ꯈꯥꯎ ꯁꯩꯔꯦꯡ ꯋꯥꯔꯦꯡ ꯁꯤꯡꯖꯨ ꯇꯥꯠ ꯃꯆꯥ ꯃꯆꯥ ꯎꯄꯨ ꯄꯥꯛꯁꯤ ꯍꯥꯏꯔꯤꯕꯁꯤꯡꯁꯤ ꯖꯤ ꯁꯤ ꯇꯣꯡꯕ꯭ꯔꯥꯒꯤ ꯃꯍꯥꯛꯅ ꯏꯔꯝꯕ ꯂꯥꯏꯔꯤꯛꯁꯤꯡꯅꯤ ꯃꯍꯥꯛꯅ ꯏꯔꯝꯕ ꯂꯥꯏꯔꯤꯛꯁꯤꯡꯒꯤ ꯃꯅꯨꯡꯗ ꯎꯄꯨ ꯄꯥꯛꯁꯤ ꯍꯥꯏꯔꯤꯕ ꯂꯥꯏꯔꯤꯛꯁꯤꯗꯒꯤ ꯑꯩꯅ ꯂꯧꯈꯠꯆꯔꯒ ꯋꯥꯐꯝ ꯑꯃꯅꯤꯗ ꯐꯣꯡꯗꯣꯛꯆꯒꯦ ꯎꯄꯨ ꯄꯥꯛꯁꯤ ꯍꯥꯏꯔꯤꯕ ꯂꯥꯏꯔꯤꯛꯁꯤꯗ ꯃꯥꯅ ꯏꯔꯝꯃꯤꯕ ꯋꯥꯔꯦꯡꯁꯤꯗ ꯑꯍꯜ ꯑꯣꯏꯔꯛꯂꯕ ꯊꯕꯛ ꯇꯧꯔꯝꯕꯗꯒꯤ ꯁꯦꯟꯖꯦꯡ ꯍꯥꯏꯔꯤꯕ ꯅꯨꯄꯥ ꯑꯁꯤ ꯊꯕꯛ ꯇꯧꯔꯝꯕꯗꯒꯤ ꯄꯦꯟꯁꯤꯜ ꯆꯠꯂꯕ ꯑꯗꯨꯒ ꯊꯕꯛ ꯇꯧꯔꯤꯉꯩ ꯃꯇꯝꯗꯅ ꯃꯆꯥ ꯃꯁꯨꯁꯤꯡ ꯑꯁꯤꯅ ꯍꯔꯥꯎ ꯍꯔꯥꯎꯅ ꯄꯩꯁꯥ ꯊꯣꯛꯏꯉꯩ ꯃꯇꯝꯗꯅ ꯅꯨꯡꯁꯤꯅ ꯇꯧꯕ ꯑꯗꯨꯒ ꯑꯍꯜ ꯑꯣꯏꯁꯤꯜꯂꯛꯂꯕ ꯄꯦꯟꯁꯤꯟ ꯐꯪꯉꯕ ꯄꯩꯁꯥ ꯊꯣꯛꯂꯛꯇ꯭ꯔꯕ ꯃꯇꯝꯗꯅ ꯃꯍꯥꯛꯀꯤ ꯂꯣꯏꯅꯕꯤ ꯅꯨꯄꯤ ꯑꯗꯨꯒ ꯃꯆꯥ ꯃꯃꯧꯁꯤꯡꯅ ꯇꯥꯊꯤ ꯇꯥꯑꯣꯏꯅ ꯇꯧꯕꯒꯤ ꯁꯛꯇꯝꯗꯨ ꯎꯄꯨ ꯄꯥꯛꯁꯤꯁꯤꯗ ꯎꯠꯂꯤ ꯑꯗꯨꯅ ꯃꯍꯥꯛꯅ ꯄꯨꯟꯁꯤꯗ ꯅꯨꯡꯉꯥꯏꯅ ꯍꯤꯡꯒꯦ ꯍꯥꯏꯔꯕꯗꯤ ꯇꯥꯠ ꯃꯆꯥ ꯃꯆꯥ ꯇꯧꯒꯗꯕꯅꯤ ꯇꯥꯠ ꯃꯆꯥ ꯃꯆꯥꯕꯨ ꯇꯧꯕ ꯍꯩꯇ꯭ꯔꯕꯗꯤ ꯃꯤꯑꯣꯏꯕꯅ ꯄꯨꯟꯁꯤꯗ ꯀꯩꯗꯧꯉꯩꯗ ꯅꯨꯡꯉꯥꯏꯅ ꯍꯤꯡꯕ ꯉꯝꯃꯣꯏ ꯑꯃꯗꯤ ꯁꯥꯟꯇꯤ ꯑꯣꯏꯅ ꯃꯤ ꯑꯃ ꯑꯣꯏꯅ ꯍꯤꯡꯕ ꯉꯝꯂꯣꯏ ꯍꯥꯏꯕꯁꯦ ꯃꯍꯥꯛꯀꯤ ꯎꯄꯨ ꯄꯥꯛꯁꯤ ꯍꯥꯏꯔꯤꯕ ꯋꯥꯔꯦꯡꯁꯤꯗ ꯃꯌꯦꯛ ꯁꯦꯡꯅ ꯐꯣꯡꯗꯣꯛꯏ ꯑꯗꯨꯒ ꯃꯍꯥꯛꯀꯤ ꯂꯣꯏꯅꯕꯤꯃꯛꯅ ꯐꯥꯎꯕ ꯃꯍꯥꯛꯅ ꯑꯍꯜ ꯑꯣꯏꯔꯕ ꯃꯇꯝꯗ ꯄꯩꯁꯥ ꯌꯥꯎꯗ꯭ꯔꯕ ꯃꯇꯝꯗ ꯃꯍꯥꯛꯄꯨ ꯃꯄꯨꯔꯣꯏꯕ ꯑꯃ ꯑꯣꯏꯅ ꯅꯤꯡꯕꯤꯗꯕ ꯃꯔꯝ ꯑꯁꯤꯅ ꯄꯨꯝꯅꯃꯛꯁꯤꯗ ꯑꯩꯈꯣꯏ ꯃꯤꯑꯣꯏꯕꯅ ꯄꯨꯟꯁꯤꯗ ꯅꯨꯡꯉꯥꯏꯅ ꯍꯤꯡꯒꯦ ꯍꯥꯏꯔꯕꯗꯤ ꯀꯔꯤꯒꯨꯝꯕ ꯇꯥꯠ ꯃꯆꯥ ꯃꯆꯥ ꯈꯔꯗꯤ ꯇꯧꯒꯗꯕꯅꯤ ꯇꯧꯕꯇꯕꯨ ꯇꯧꯔꯤꯕ ꯇꯥꯠ ꯑꯗꯣ ꯑꯆꯨꯝꯕ ꯌꯥꯝꯅ ꯃꯥꯜꯍꯟꯒꯗꯧꯕ ꯑꯗꯨꯒ ꯑꯆꯨꯝꯕꯗꯣ ꯃꯥꯜꯍꯜꯂꯕ ꯃꯇꯝꯗ ꯇꯥꯠꯅꯤ ꯈꯪꯍꯟꯗꯕ ꯇꯥꯠꯇꯨꯕꯨ ꯑꯆꯨꯝꯕ ꯃꯥꯜꯍꯜꯂꯕꯗꯤ ꯄꯨꯟꯁꯤꯗ ꯅꯨꯡꯉꯥꯏꯅ ꯑꯃꯗꯤ ꯄꯨꯟꯁꯤ ꯅꯨꯡꯁꯥꯡꯅ ꯍꯤꯡꯕ ꯉꯝꯃꯤ ꯍꯥꯏꯕꯁꯦ ꯃꯍꯥꯛꯅ ꯏꯔꯝꯕ ꯂꯥꯏꯔꯤꯛꯁꯤꯡꯁꯤꯗꯒꯤ ꯑꯩꯈꯣꯏꯅ ꯈꯪꯕ ꯉꯝꯃꯤ ꯃꯔꯝ ꯑꯁꯤꯅ ꯖꯤ ꯁꯤ ꯇꯣꯡꯕ꯭ꯔꯥꯅ ꯏꯔꯝꯕ ꯂꯥꯏꯔꯤꯛꯁꯤꯡ ꯃꯍꯥꯛꯀꯤ ꯋꯥꯈꯜꯂꯣꯟꯁꯤꯡ ꯄꯨꯝꯅꯃꯛꯁꯤꯡꯁꯦ ꯑꯩꯅ ꯄꯥꯝꯖꯕꯒꯤ ꯃꯔꯝꯗꯤ ꯑꯆꯨꯝꯕ ꯑꯗꯣ ꯇꯁꯦꯡ ꯇꯁꯦꯡ ꯃꯤꯠꯃꯥꯡꯗ ꯎꯕ ꯉꯝꯍꯟꯕ ꯃꯔꯝ ꯑꯁꯤꯅ ꯖꯤ ꯁꯤ ꯇꯣꯡꯕ꯭ꯔꯥꯕꯨ ꯑꯩꯍꯥꯛꯅ ꯊꯃꯣꯏ ꯁꯦꯡꯅ ꯄꯥꯝꯖꯩ